ꯑꯩ ꯏꯁꯥꯃꯛꯀꯤ ꯑꯣꯏꯅꯗꯤ ꯂꯥꯏꯔꯤꯛ ꯄꯥꯕꯁꯤ ꯌꯥꯝꯅ ꯄꯥꯝꯖꯩ ꯑꯗꯨꯅ ꯃꯔꯝ ꯑꯣꯏꯔꯀꯥꯟꯗ ꯑꯩ ꯑꯩꯅ ꯈ꯭ꯋꯥꯏꯗꯅ ꯄꯥꯝꯖꯕ ꯂꯥꯏꯔꯤꯛ ꯑꯃꯒꯤ ꯃꯇꯥꯡꯗ ꯍꯥꯏꯖꯒꯦ ꯂꯥꯏꯔꯤꯛ ꯑꯁꯤꯒꯤ ꯃꯃꯤꯡꯗꯤ ꯄꯥꯟꯊꯣꯏꯕꯤ ꯈꯣꯡꯊꯥꯡꯅꯤ ꯏꯔꯤꯕ ꯂꯥꯏꯔꯤꯛꯁꯤ ꯏꯕꯤꯔꯤꯕ ꯃꯤꯑꯣꯏꯁꯤꯒꯤ ꯃꯃꯤꯡꯅ ꯒꯖꯦꯟꯗ꯭ꯔ ꯃꯣꯏꯔꯥꯡꯊꯦꯝꯅꯤ ꯑꯗꯣ ꯂꯥꯏꯔꯤꯛꯁꯦ ꯑꯩꯈꯣꯏꯒꯤ ꯏꯃꯥ ꯄꯥꯟꯊꯣꯏꯕꯤꯒꯤ ꯃꯔꯝꯗꯅꯤ ꯃꯥꯒꯤ ꯑꯩꯈꯣꯏꯒꯤ ꯄꯨꯋꯥꯔꯤꯒ ꯁꯥꯒꯣꯟꯅꯕ ꯋꯥꯔꯤ ꯀ꯭ꯌꯥꯃꯁꯨꯡ ꯌꯥꯎꯔꯤꯕꯅꯤ ꯃꯁꯤꯒꯤ ꯂꯥꯏꯔꯤꯛꯁꯤꯗ ꯃꯗꯨꯅ ꯃꯔꯝ ꯑꯣꯏꯔꯀꯥꯟꯗ ꯑꯩ ꯃꯩꯇꯩ ꯑꯃ ꯑꯣꯏꯅ ꯑꯩ ꯃꯁꯤꯒꯤ ꯂꯥꯏꯔꯤꯛꯁꯤ ꯌꯥꯝꯅ ꯄꯥꯝꯖꯩ ꯍꯥꯏꯅ ꯊꯝꯖꯒꯦ